ꯑꯩꯈꯣꯏ ꯂꯝꯗꯝ ꯑꯁꯤꯒꯤ ꯑꯣꯏꯅꯗꯤ ꯈ꯭ꯋꯥꯏꯗꯒꯤ ꯄꯣꯊꯣꯛ ꯂꯩꯕ ꯍꯥꯏꯔꯒꯗꯤ ꯐꯧ ꯐꯧ ꯑꯁꯤ ꯐꯧ ꯑꯁꯤ ꯌꯥꯝ ꯃꯔꯥꯡ ꯀꯥꯏꯅ ꯂꯣꯛꯆꯩ ꯑꯩꯈꯣꯏ ꯃꯐꯝꯁꯤꯒꯤ ꯑꯣꯏꯅ ꯐꯧ ꯑꯁꯤꯅ ꯏꯔꯝꯗꯝ ꯑꯁꯤꯗ ꯂꯩꯔꯤꯕ ꯃꯤꯄꯨꯝ ꯈꯨꯗꯤꯡꯃꯛꯇ ꯐꯧ ꯑꯁꯤꯒꯤ ꯃꯇꯦꯡꯅ ꯂꯣꯏꯅ ꯆꯦꯡ ꯆꯥꯛ ꯍꯣꯡꯕꯗꯨ ꯑꯣꯏꯍꯜꯂꯤ ꯑꯗꯨꯇ ꯅꯠꯇꯅ ꯂꯝꯗꯝ ꯑꯁꯤꯗ ꯅꯠꯇꯅ ꯑꯇꯣꯞꯄ ꯑꯥꯎꯠꯁꯥꯏꯠ ꯏꯁꯇꯦꯠꯁꯤꯡꯗꯁꯨ ꯑꯩꯈꯣꯏꯅ ꯂꯩꯔꯤꯕ ꯄꯣꯊꯣꯛ ꯑꯁꯤ ꯌꯣꯟꯗꯨꯅ ꯁꯦꯟꯗꯣꯡ ꯌꯥꯝꯅ ꯐꯪꯕ ꯍꯥꯏꯗꯨ ꯑꯣꯏꯍꯜꯂꯤ